ꯑꯉꯥꯡ ꯑꯄꯤꯛꯄꯁꯨ ꯑꯗꯨꯝ ꯏꯁꯩꯁꯤ ꯑꯗꯨꯝ ꯄꯥꯝꯅꯩ ꯑꯩꯈꯣꯏꯗꯤ ꯏꯁꯩ ꯑꯗꯨꯝ ꯄꯥꯝꯃꯤ ꯏꯁꯩ ꯑꯗꯨꯝ ꯄꯥꯝꯃꯤ ꯅꯨꯡꯉꯥꯏꯕ ꯃꯑꯣꯡꯗ ꯑꯗꯨꯝ ꯁꯛꯅꯅꯕ ꯍꯣꯠꯅꯩ ꯈꯣꯂꯩ ꯈꯣꯟꯗꯥ ꯆꯨꯝꯅ ꯁꯛꯄꯁꯤꯅ ꯑꯩꯈꯣꯏꯅ ꯇꯥꯕ ꯃꯇꯝꯗꯁꯨ ꯅꯨꯡꯉꯥꯏ ꯑꯗꯒꯤ ꯈꯣꯂꯩ ꯈꯣꯟꯗꯥ ꯐꯖꯕꯁꯤꯅ ꯃꯤꯅ ꯁꯨꯝ ꯇꯥꯅꯤꯡꯕ ꯑꯃ ꯑꯣꯏꯍꯜꯂꯤ